ꯍꯜꯂꯣ ꯁꯤ ꯀꯦꯕ ꯗ꯭ꯔꯥꯏꯕꯔ ꯑꯣꯏꯕꯤꯔꯕꯣ ꯅꯪ ꯉꯁꯥꯏ ꯄꯨꯡ ꯃꯄꯟ ꯃꯈꯥꯏ ꯐꯥꯎꯗ ꯂꯥꯛꯅꯤ ꯍꯥꯏꯔꯒ ꯀꯩꯒꯤꯅꯣ ꯂꯥꯛꯇ꯭ꯔꯤꯁꯦ ꯑꯩꯗꯤ ꯊꯧꯕꯥꯜ ꯃꯦꯂꯥ ꯒ꯭ꯔꯥꯎꯟꯗ ꯂꯩꯕ ꯊꯧꯕꯥꯜ ꯃꯦꯂꯥ ꯒ꯭ꯔꯥꯎꯟꯗ ꯌꯧꯔꯛꯇꯅ ꯂꯩꯕꯁꯨ ꯀꯧꯏꯔꯦ ꯑꯗꯨꯅ ꯅꯪꯕꯨ ꯃꯐꯝ ꯀꯗꯥꯏꯗ ꯂꯩꯒꯦ ꯑꯩꯁꯦ ꯏꯊꯟꯇ ꯂꯩꯕꯁꯤꯗ ꯈꯨꯗꯣꯡ ꯊꯤꯕ ꯊꯣꯛꯀꯗ꯭ꯔ ꯍꯥꯏꯅꯁꯨ ꯄꯥꯈꯠꯂꯦ ꯑꯗꯨꯅ ꯃꯐꯝꯁꯤꯗ ꯀꯌꯥꯝ ꯀꯨꯏꯗꯣꯏꯅꯣ ꯂꯥꯛꯄ ꯀꯌꯥꯝ ꯀꯨꯏ ꯀꯌꯥꯝ ꯀꯨꯏꯗꯣꯏꯅꯣ ꯂꯥꯛꯄ ꯃꯤꯅꯤꯠ ꯃꯉꯥ ꯐꯥꯎꯗ ꯌꯧꯇꯛꯑꯣ ꯑꯩ ꯏꯊꯟꯇ ꯂꯩꯕꯁꯤꯁꯨ ꯌꯥꯝ ꯅꯨꯡꯉꯥꯏꯇ꯭ꯔꯦ ꯑꯗꯨꯅ ꯅꯪ ꯌꯧꯔꯛꯇ꯭ꯔ ꯅꯪ ꯂꯥꯛꯇ꯭ꯔꯒꯗꯤ ꯑꯩ ꯆꯠꯈ꯭ꯔꯗꯣꯏꯅꯤ